ꯑꯩꯈꯣꯏꯒꯤ ꯃꯐꯝꯗ ꯂꯩꯕ ꯏꯁꯄꯣꯔꯠꯁꯤꯡ ꯍꯥꯏꯌꯣ ꯍꯥꯏꯕ ꯇꯥꯔꯒꯗꯤ ꯑꯩꯈꯣꯏꯗꯤ ꯁ꯭ꯋꯥꯏꯁꯤꯗꯗꯤ ꯕꯣꯂꯤꯕꯣꯜ ꯑꯗꯨꯝ ꯁꯥꯟꯅꯩꯌꯦ ꯑꯗꯒꯤ ꯐꯨꯠꯕꯣꯜ ꯑꯗꯨꯝ ꯁꯥꯟꯅꯩꯌꯦ ꯂꯩꯔꯤꯕ ꯃꯐꯝꯁꯤꯗ ꯑꯩꯈꯣꯏꯅ ꯐꯖꯅ ꯔꯤꯖꯥꯞ ꯇꯧꯔꯒ ꯊꯝꯃꯦ ꯍꯥꯏꯗꯤ ꯃꯥꯡꯁꯤꯟꯗꯕ ꯑꯃꯣꯠ ꯑꯀꯥꯏ ꯀꯔꯤ ꯀꯔꯥ ꯂꯪꯊꯣꯛꯇꯕ ꯑꯩꯈꯣꯏꯗꯤ ꯑꯍꯥꯡꯕ ꯖꯒꯥ ꯑꯣꯏꯕꯅꯤꯅ ꯑꯦꯅꯤ ꯑꯉꯥꯡ ꯑꯃꯁꯨ ꯁꯥꯟꯅꯕ ꯊꯣꯛꯏ ꯑꯍꯟꯁꯨ ꯁꯥꯟꯅꯕ ꯊꯣꯛꯏ ꯑꯗꯒꯤ ꯈꯣꯡꯗ ꯈꯨꯠꯇ ꯁꯣꯛꯇꯅꯕ ꯑꯩꯈꯣꯏꯅ ꯃꯐꯝꯁꯤ ꯌꯥꯝꯅ ꯂꯨꯅ ꯅꯥꯟꯅ ꯊꯝꯖꯩ ꯑꯗꯒꯤ ꯏꯁꯄꯣꯔꯠ ꯁꯥꯟꯅꯕ ꯍꯥꯏꯗꯤ ꯁꯥꯖꯦꯜ ꯇꯧꯕ ꯑꯃꯁꯨ ꯑꯗꯨꯝ ꯏꯁꯥꯗ ꯆꯠꯂꯒ ꯖꯤꯝ ꯁꯥꯟꯅꯗꯅ ꯌꯣꯠ ꯁꯥꯟꯅꯗꯅ ꯈꯣꯠꯇꯅ ꯇꯧꯗ꯭ꯔꯒꯁꯨ ꯀꯩꯁꯨ ꯀꯥꯏꯗ꯭ꯔꯦ ꯑꯗꯨꯒ ꯑꯩꯈꯣꯏꯒꯤ ꯁ꯭ꯋꯥꯏꯗ ꯊꯝꯃꯤꯕ ꯑꯩꯈꯣꯏꯒꯤ ꯕꯣꯂꯤ ꯁꯥꯟꯅꯕ ꯑꯗꯒꯤ ꯕꯣꯂꯤ ꯁꯥꯟꯅꯐꯝ ꯑꯗꯒꯤ ꯐꯨꯠꯕꯣꯜ ꯁꯥꯟꯅꯐꯝ ꯁꯤꯗꯗꯤ ꯑꯩꯈꯣꯏꯅ ꯐꯖꯅ ꯑꯀꯣꯏꯕꯁꯦ ꯖꯒꯥꯁꯨ ꯏꯁꯄꯣꯔꯠ ꯍꯥꯏꯕ ꯁꯥꯟꯅꯕ ꯃꯐꯝꯁꯤꯗꯤ ꯈꯇꯪ ꯖꯒꯥ ꯈꯇꯪ ꯆꯥꯎꯅꯁꯨ ꯊꯝꯃꯦ ꯑꯗꯨꯒ ꯃꯐꯝꯁꯤ ꯌꯥꯝ ꯃꯔꯥꯡ ꯀꯥꯏꯍꯟꯕ ꯃꯔꯥꯡ ꯀꯥꯏꯅ ꯊꯝꯃꯦ ꯑꯗꯒꯤ ꯅꯥꯀꯟ ꯃꯇꯥꯏ ꯃꯇꯥꯏꯁꯤꯗ ꯑꯩꯈꯣꯏꯅ ꯎ ꯋꯥ ꯊꯥꯖꯤꯜꯂꯦ ꯃꯐꯝꯁꯤꯗ ꯑꯩꯈꯣꯏꯗꯤ ꯂꯝꯍꯥꯡꯅꯤꯅ ꯑꯩꯈꯣꯏꯗꯤ ꯐꯦꯟꯁꯤꯡꯕꯨꯗꯤ ꯇꯧꯗꯦ ꯄꯜꯂꯤꯕꯨꯗꯤ ꯈꯥꯖꯤꯟꯗꯦ ꯄꯂꯤ ꯈꯥꯖꯤꯟꯗ꯭ꯔꯒꯁꯨ ꯑꯩꯈꯣꯏꯅ ꯑꯗꯨꯝ ꯐꯖꯅ ꯆꯦꯛꯁꯤꯟꯅ ꯑꯗꯨꯝ ꯊꯝꯖꯩ ꯍꯥꯏꯗꯤ ꯑꯗꯨꯗ ꯑꯩꯈꯣꯏꯒꯤ ꯑꯩꯈꯣꯏ ꯁ꯭ꯋꯥꯏꯁꯤꯗꯗꯤ ꯍꯥꯡꯕ ꯖꯒꯥꯅꯤꯅ ꯑꯗꯨꯝ ꯀꯔꯤ ꯍꯥꯏꯅꯤ ꯁꯟꯒꯨꯝꯕ ꯑꯗꯨꯗ ꯍꯦꯛꯇ ꯄꯨꯟꯁꯤꯟꯕꯤ ꯈꯣꯠꯆꯤꯟꯕꯤꯁꯨ ꯑꯗꯨꯝ ꯂꯩꯇꯕꯁꯨ ꯅꯠꯇꯦ ꯂꯩ ꯑꯗꯨꯕꯨ ꯑꯩꯈꯣꯏ ꯁ꯭ꯋꯥꯏꯁꯤꯗꯗꯤ ꯄꯨꯟꯁꯤꯟꯗꯦ ꯑꯗꯨꯋꯥꯏꯗ ꯑꯗꯒꯤ ꯅꯥꯄꯤ ꯀꯩꯀꯥ ꯑꯗꯨꯝ ꯑꯩꯈꯣꯏꯒꯤ ꯅꯥꯄꯤ ꯃꯆꯥ ꯃꯆꯥ ꯑꯗꯨꯝ ꯍꯧꯍꯜꯂꯤ ꯑꯗꯨꯝ ꯍꯧꯍꯜꯂꯤ ꯑꯗꯨꯒ ꯑꯀꯣꯏꯕꯁꯤꯗꯅ ꯑꯗꯨꯝ ꯖꯒꯥ ꯈꯔ ꯂꯝꯍꯥꯡꯒꯨꯝꯕꯗ ꯑꯩꯈꯣꯏꯅ ꯃꯔꯥꯡ ꯀꯥꯏꯅ ꯊꯝꯖꯩ ꯁꯥꯟꯅꯕꯅ ꯍꯛꯆꯥꯡꯒꯤ ꯂꯟ ꯑꯣꯏꯒꯗꯕꯅꯤ ꯏꯁꯥ ꯐꯕꯁꯤꯅ ꯑꯗꯨꯅ ꯑꯩꯈꯣꯏꯅ ꯑꯗꯨꯁꯤ ꯌꯦꯡꯂꯒ ꯑꯩꯈꯣꯏꯅ ꯐꯖꯅ ꯌꯦꯡꯉꯒꯁꯨ ꯁꯦꯝꯃꯒ ꯊꯝꯖꯩ